ꯑꯩꯁꯤ ꯑꯍꯥꯟꯕꯗ ꯑꯩꯁꯤ ꯁꯦꯀꯦꯟ ꯍꯦꯟꯗ ꯐꯤ ꯁꯦꯀꯦꯟ ꯍꯦꯟꯗꯒꯤ ꯄꯣꯠ ꯑꯇꯣꯞ ꯑꯇꯣꯞꯄ ꯈꯔ ꯌꯣꯜꯂꯝꯃꯦ ꯈꯣꯡꯎꯞꯀꯨꯝꯕ ꯀꯔꯤ ꯀꯔꯤ ꯑꯗꯨꯕꯨ ꯑꯩꯅ ꯌꯣꯜꯂꯛꯄ ꯁꯤ ꯀꯁꯇꯃꯔ ꯏꯋꯥꯠ ꯋꯥꯠꯂꯛꯄ ꯄ꯭ꯔꯣꯐꯤꯠ ꯂꯩꯔꯛꯇꯕ ꯃꯤꯅ ꯄꯥꯝꯅꯔꯛꯇꯕ ꯍꯥꯏꯒꯗ꯭ꯔ ꯑꯩꯒꯤ ꯕꯤꯖꯤꯅꯦꯁꯁꯦ ꯁꯨꯝ ꯁꯤꯊꯔꯛꯄꯒꯤ ꯃꯑꯣꯡꯁꯦ ꯁꯨꯝ ꯂꯥꯛꯄꯁꯤꯗ ꯑꯩꯁꯤ ꯀꯔꯝꯕ ꯕꯤꯖꯤꯅꯦꯁ ꯑꯣꯏꯅ ꯇꯧꯒꯗꯒꯦ ꯍꯥꯏꯅ ꯑꯩꯅ ꯈꯟꯕ ꯀꯥꯟꯁꯤꯗ ꯑꯩꯒꯤ ꯂꯩꯔꯤꯕ ꯑꯩꯒꯤ ꯂꯣꯀꯦꯁꯟ ꯗꯨꯀꯥꯟꯒꯤ ꯂꯣꯀꯦꯁꯟ ꯃꯄꯥꯁꯤꯒ ꯃꯤꯅ ꯄꯥꯝꯅꯒꯗꯧꯕ ꯈꯜꯂꯒ ꯑꯩꯅ ꯇꯧꯒꯦ ꯍꯥꯏꯅ ꯈꯟꯕꯁꯤ ꯒ꯭ꯔꯣꯁꯔꯤꯒꯤ ꯄꯣꯠ ꯀꯔꯤ ꯀꯔꯤ ꯊꯥꯎ ꯊꯨꯝ ꯍꯋꯥꯏ ꯆꯦꯡꯋꯥꯏ ꯑꯗꯨꯒ ꯃꯅꯥ ꯃꯁꯤꯉ ꯀꯔꯤ ꯀꯔꯤ ꯂꯣꯏꯅꯃꯛ ꯑꯗꯨꯒꯨꯝꯕꯗ ꯑꯣꯏꯅ ꯌꯣꯟꯒꯦ ꯍꯥꯏꯅ ꯑꯩꯅ ꯈꯜꯂꯤ ꯃꯔꯝꯗꯤ ꯑꯩ ꯐꯤꯔꯣꯟꯁꯤꯡꯁꯤꯗꯤ ꯃꯇꯝꯁꯤꯗ ꯄꯩꯁꯥ ꯄꯥꯏꯅꯗꯕ ꯃꯤꯅ ꯌꯥꯝꯈꯠꯂꯛꯄꯒꯤꯔ ꯁꯦꯀꯦꯟ ꯍꯦꯟꯗ ꯄꯥꯃꯗꯕ ꯑꯌꯥꯝꯕ ꯑꯣꯏꯅꯔꯛꯄꯒꯤꯔ ꯑꯩꯒꯤ ꯕꯤꯖꯤꯅꯦꯁꯁꯦ ꯁꯨꯝ ꯁꯤꯊꯔꯛꯑꯦ ꯃꯔꯝ ꯑꯗꯨꯅ ꯑꯩꯅ ꯆꯥꯅ ꯊꯛꯅꯕꯒꯤ ꯒ꯭ꯔꯣꯁꯔꯤꯒꯤ ꯄꯣꯠꯁꯤꯡ ꯑꯣꯏꯅ ꯌꯣꯜꯂꯒꯦ ꯍꯥꯏꯅ ꯑꯩꯅ ꯈꯜꯂꯤ